ꯑꯩꯈꯣꯏ ꯅꯨꯄꯤꯁꯤꯡꯒꯤ ꯑꯄꯤꯛꯄ ꯀꯔꯕꯥꯔ ꯑꯣꯏꯅꯗꯤ ꯗꯨꯀꯥꯟꯒꯨꯝꯕ ꯐꯝꯕ ꯌꯨꯝꯗ ꯐꯅꯦꯛ ꯁꯥꯕ ꯑꯗꯨꯒ ꯀꯥꯡꯈꯟ ꯇꯨꯕ ꯑꯆꯥꯔ ꯒꯨꯝꯕ ꯁꯦꯝꯕ ꯑꯗꯨꯒ ꯁꯔꯐ ꯁꯦꯝꯕ ꯑꯗꯨꯒ ꯀꯧꯅꯥ ꯐꯛ ꯕꯦꯛꯀꯨꯝꯕ ꯁꯥꯅꯕ ꯑꯗꯒꯤ ꯙꯨꯛꯀꯨꯝꯕꯁꯨ ꯁꯥꯅꯩ ꯑꯗꯨꯒ ꯑꯩꯒꯤ ꯑꯣꯏꯅꯗꯤ ꯁꯤꯟꯐꯝꯁꯤ ꯀꯥꯡꯈꯟ ꯑꯣꯏꯅ ꯇꯨꯖꯔꯦ ꯀꯥꯡꯈꯟꯁꯦ ꯑꯩ ꯍꯧꯖꯤꯛ ꯍꯩꯔꯦ ꯀꯥꯡꯈꯟꯁꯦ ꯑꯗꯨꯒ ꯌꯣꯜꯂꯦ ꯀꯥꯡꯈꯟꯁꯦ ꯑꯗꯨꯝ ꯀꯥꯅꯩ ꯃꯤꯒꯤ ꯑꯣꯔꯗꯔ ꯄꯤꯔꯒ ꯌꯣꯜꯂꯦ ꯃꯤꯒꯤ ꯂꯨꯍꯣꯡꯕꯒꯨꯝꯕꯒꯤ ꯑꯣꯔꯗꯔꯁꯨ ꯂꯥꯛꯑꯦ ꯑꯗꯨꯗꯨ ꯑꯩꯅ ꯇꯨꯔꯒ ꯑꯗꯨꯝ ꯌꯣꯟꯕ ꯌꯥꯎꯋꯦ